ꯁꯥꯟꯅ ꯈꯣꯠꯅꯕꯒꯤ ꯆꯥꯎꯈꯠ ꯊꯧꯔꯥꯡꯒꯤ ꯃꯇꯥꯡꯗ ꯑꯩꯈꯣꯏꯒꯤ ꯑꯦꯟ ꯖꯤ ꯑꯣ ꯑꯣꯔꯒꯅꯥꯏꯖꯦꯁꯟꯁꯤꯡ ꯑꯁꯤꯅ ꯇꯦꯂꯦꯟ ꯂꯩꯔꯕ ꯁꯥꯟꯅꯔꯣꯏꯁꯤꯡꯕꯨ ꯈꯟꯒꯠꯇꯨꯅ ꯏꯁꯇꯦꯠ ꯂꯦꯚꯦꯜ ꯅꯦꯁꯅꯦꯜ ꯂꯦꯚꯦꯜꯒꯤ ꯊꯥꯛꯇ ꯄꯨꯈꯠꯄꯤꯅꯕ ꯍꯣꯠꯅꯩ